ꯍꯜꯂꯣ ꯖꯝ ꯖꯝ ꯔꯦꯁꯇꯨꯔꯦꯟ ꯑꯣꯏꯕꯤꯔꯕ ꯅꯠꯇ꯭ꯔꯣ ꯁꯤꯕꯣ ꯑꯣ ꯉꯁꯥꯏ ꯉꯁꯥꯏ ꯑꯩꯈꯣꯏꯅ ꯆꯥꯈꯤꯕ ꯑꯆꯥꯄꯣꯠꯁꯤꯡꯗꯣ ꯑꯩꯈꯣꯏ ꯏꯃꯥꯟꯅꯕꯁꯤꯡꯅ ꯆꯥꯊꯣꯛ ꯂꯣꯏ ꯂꯩꯔꯝꯃꯦ ꯑꯩꯁꯨ ꯈꯤꯇꯪ ꯆꯥꯏ ꯑꯗꯣ ꯀꯣꯅꯍꯧꯗ꯭ꯔꯦ ꯏꯁꯥꯗ ꯆꯥꯅꯤꯡꯕꯒꯤ ꯑꯄꯥꯝꯕ ꯌꯥꯝ ꯐꯥꯎꯔꯕ ꯍꯥꯏꯇꯥꯔꯦ ꯑꯗꯣ ꯑꯆꯥꯄꯣꯠꯁꯤꯡꯗꯣ ꯑꯝꯇ ꯅꯣꯠ ꯇꯧꯁꯤꯟꯕꯤꯌꯨ ꯑꯩ ꯍꯥꯏꯖꯔꯛꯀꯦ ꯉꯁꯥꯏꯒꯤ ꯑꯆꯥꯄꯣꯠꯁꯤꯡꯗꯣ ꯅꯣꯠ ꯇꯧꯁꯤꯟꯕꯤꯔꯒꯗꯤ ꯑꯩ ꯍꯥꯏꯖꯔꯛꯑꯒꯦ ꯆꯤꯀꯟ ꯕꯤꯔꯌꯥꯅꯤ ꯐꯨꯜ ꯄ꯭ꯂꯦꯠ ꯑꯃ ꯆꯤꯀꯟ ꯂꯣꯂꯤꯄꯣꯞ ꯐꯨꯜ ꯄ꯭ꯂꯦꯠ ꯑꯃ ꯆꯤꯀꯟ ꯐ꯭ꯔꯥꯏꯠ ꯔꯥꯏꯁ ꯋꯤꯠ ꯑꯦꯛꯁꯇ꯭ꯔꯥ ꯀꯦꯠꯆꯑꯞ ꯐꯨꯜ ꯄ꯭ꯂꯦꯠ ꯑꯃ ꯆꯤꯀꯟ ꯇꯟꯗꯨꯔꯤ ꯃꯣꯃꯣ ꯐꯨꯜ ꯄ꯭ꯂꯦꯠ ꯑꯃ ꯆꯤꯀꯟ ꯀꯕꯥꯞ ꯍꯥꯐ ꯑꯃ ꯆꯤꯀꯟ ꯒ꯭ꯔꯦꯕꯤ ꯃꯁꯥꯂꯥ ꯐꯨꯜ ꯑꯃ ꯑꯗꯨꯒ ꯄꯦꯞꯁꯤ ꯀꯦꯟ ꯒꯤꯗꯨ ꯄꯤꯁ ꯅꯤꯄꯥꯜ ꯑꯃ ꯌꯥꯎꯕꯤꯔꯛꯑꯣ ꯑꯗꯣ ꯗꯦꯂꯤꯕꯔꯤꯗꯣ ꯈꯤꯇꯪ ꯊꯨꯅ ꯇꯧꯕꯤꯔꯛꯄ ꯌꯥꯔꯗꯤ ꯇꯧꯕꯤꯔꯛꯑꯣ ꯆꯥꯕ ꯍꯧꯖꯤꯜꯂꯨꯔꯕꯅꯤꯅ ꯀꯌꯥꯝ ꯀꯨꯏꯅ ꯉꯥꯏꯕꯁꯤ ꯅꯨꯡꯉꯥꯏꯇꯕ ꯍꯥꯏꯇꯥꯔꯦ ꯑꯗꯣ ꯗꯦꯂꯤꯕꯔꯤ ꯇꯧꯒꯗꯕ ꯃꯐꯝꯗꯤ ꯉꯁꯥꯏ ꯋꯥꯁꯤꯐ ꯈꯣꯏꯒꯤ ꯃꯣꯔꯦ ꯗꯨꯀꯥꯟ ꯃꯅꯥꯛꯀꯤꯗꯣ ꯑꯗ ꯑꯗꯨꯝ ꯇꯧꯕꯤꯔꯛꯑꯣ ꯑꯩ ꯉꯥꯏꯖꯔꯝꯃꯒꯦ